ꯈꯨꯠꯅ ꯂꯣꯟꯕ ꯐꯤꯒ ꯀꯩꯊꯦꯜꯗꯒꯤ ꯔꯦꯗꯤꯃꯦꯗ ꯑꯣꯏꯅ ꯂꯩꯕꯒ ꯈꯦꯟꯅꯕ ꯍꯥꯏ ꯇꯥꯔꯗꯤ ꯈꯨꯠꯅ ꯂꯣꯟꯕ ꯑꯣꯏꯇꯥꯔꯒꯗꯤ ꯍꯦꯟꯅ ꯆꯦꯛꯁꯤꯟꯕ ꯑꯗꯒꯤ ꯃꯆꯨꯁꯨ ꯑꯩꯈꯣꯢꯅ ꯑꯄꯥꯝꯕꯗꯣ ꯏꯁꯥꯅ ꯑꯗꯨꯝ ꯁꯪꯕꯅꯤ ꯈꯪꯗꯦ ꯑꯃꯅꯤ ꯈꯪꯗꯦ ꯇꯧꯔꯒ ꯏꯁꯥꯅ ꯍꯦꯛ ꯄꯥꯝꯖꯕꯗꯣ ꯇꯧꯖꯕꯅ ꯈꯨꯠꯅ ꯏꯁꯥꯅ ꯈꯨꯠꯅ ꯂꯣꯟꯕꯗꯨꯅ ꯍꯦꯟꯅ ꯄꯥꯝꯖꯩ ꯑꯅ ꯈꯜꯂꯦ ꯑꯩꯒꯤ